ꯍꯂꯣ ꯑꯧ ꯃꯥꯅꯦ ꯃꯥꯅꯦ ꯀꯔꯤ ꯀꯔꯤ ꯄꯥꯝꯒꯦ ꯌꯥꯎꯋꯦ ꯌꯥꯎꯋꯦ ꯑꯉꯥꯡꯒꯤꯁꯨ ꯌꯥꯎꯋꯦ ꯑꯍꯟꯒꯤꯁꯨ ꯌꯥꯎꯋꯦ ꯑꯧ ꯑꯧ ꯌꯥꯎꯋꯦ ꯌꯥꯎꯋꯦ ꯑꯧ ꯌꯥꯎꯅꯤ ꯀꯔꯝꯕꯅꯣ ꯄꯥꯝꯃꯤꯁꯦ ꯌꯥꯎꯋꯦ ꯌꯥꯎꯋꯦ ꯑꯉꯥꯡꯒꯤ ꯅꯨꯄꯥ ꯃꯆꯥꯒꯤꯔꯣ ꯅꯨꯄꯤ ꯃꯆꯥꯒꯤꯔꯣ ꯑꯣ ꯑꯣ ꯅꯨꯄꯥ ꯃꯆꯥꯒꯤꯁꯨ ꯅꯨꯄꯤ ꯃꯆꯥꯒꯤꯁꯨ ꯌꯥꯎꯋꯤ ꯑꯥ ꯀ꯭ꯂꯥꯁ ꯀꯌꯥꯒꯤꯅꯦꯕ ꯑꯣ ꯈꯔ ꯆꯥꯎꯕꯗꯨꯗꯤ ꯀꯩꯅꯣꯃꯨꯛ ꯂꯩꯔꯅꯤꯌꯦ ꯂꯨꯄꯥ ꯆꯧꯉꯥ ꯆꯥꯇ꯭ꯔꯨꯛꯇꯩꯗꯤ ꯇꯥꯔꯔꯣꯏꯌꯦ ꯑꯅꯤ ꯂꯧꯗꯣꯏꯔꯣ ꯑꯣ ꯑꯅꯤ ꯂꯧꯔꯒꯗꯤ ꯃꯆꯤꯟ ꯃꯅꯥꯎꯒꯤ ꯑꯅꯤ ꯂꯧꯒꯦ ꯍꯥꯏꯔꯒꯗꯤ ꯈꯔ ꯈꯤꯇꯪ ꯌꯦꯡꯕꯤꯕ ꯌꯥꯒꯅꯤ ꯌꯦꯡꯕꯤꯕ ꯌꯥꯏ ꯌꯥꯎꯋꯤ ꯌꯥꯎꯋꯤ ꯂꯩꯁꯥꯕꯤ ꯃꯆꯥꯁꯨ ꯌꯥꯎꯋꯤ ꯃꯧ ꯅꯍꯥꯒꯤꯁꯨ ꯌꯥꯎꯋꯤ ꯈꯣꯡꯅꯤꯡ ꯋꯥꯡꯕꯤꯁꯨ ꯌꯥꯎꯋꯤ ꯑꯣ ꯁꯤꯁꯦ ꯑꯩꯈꯣꯏꯒꯤ ꯅꯣꯏ ꯏꯁꯥ ꯂꯥꯛꯄꯤꯔꯣ ꯑꯗꯨꯒ ꯑꯄꯥꯝꯕꯗꯣ ꯌꯦꯡꯉꯒ ꯃꯃꯟꯗꯣ ꯉꯥꯡꯅꯔꯁꯦ ꯑꯩꯈꯣꯏꯒꯤ ꯑꯇꯥꯡꯕꯁꯨ ꯌꯥꯎꯔꯤ ꯑꯍꯣꯡꯕꯁꯨ ꯌꯥꯎꯋꯤ ꯂꯨꯄꯥ ꯆꯍꯨꯝ ꯆꯥꯝꯃꯔꯤꯇꯪ ꯄꯤꯕꯁꯨ ꯌꯥꯎꯋꯤ ꯂꯤꯁꯤꯡ ꯄꯤꯕꯁꯨ ꯌꯥꯎꯋꯤ ꯂꯤꯁꯤꯡ ꯑꯅꯤ ꯑꯍꯨꯝ ꯄꯤꯕꯁꯨ ꯌꯥꯎꯔꯤ ꯏꯁꯥ ꯂꯥꯛꯑꯒ ꯑꯄꯥꯝꯕꯗꯣ ꯑꯄꯥꯝꯕꯗꯤ ꯐꯖꯕ ꯐꯖꯕ ꯀ꯭ꯋꯥꯂꯤꯇꯤ ꯂꯩꯕꯗꯨꯅ ꯇꯥꯡꯉꯦ ꯑꯣ ꯌꯥꯅꯤ ꯌꯥꯅꯤ ꯂꯥꯛꯄꯤꯌꯨ ꯑꯩ ꯗꯨꯀꯥꯟꯁꯤ ꯑꯥ ꯗꯨꯀꯥꯟꯁꯦ ꯑꯩ ꯗꯨꯀꯥꯟꯁꯦ ꯄꯨꯡ ꯑꯌꯨꯛꯀꯤ ꯄꯨꯡ ꯇꯔꯦꯠ ꯃꯈꯥꯏ ꯇꯔꯦꯠ ꯃꯈꯥꯏ ꯑꯗꯥꯏꯗꯒꯤ ꯍꯥꯡꯉꯦꯕꯀꯣ ꯅꯣꯏ ꯅꯨꯡꯗꯥꯡꯋꯥꯏꯔꯝ ꯄꯨꯡ ꯇꯔꯨꯛ ꯇꯔꯨꯛ ꯃꯈꯥꯏꯕꯥꯎ ꯍꯥꯡꯉꯤ ꯑꯧ ꯌꯥꯅꯤ ꯌꯥꯅꯤ ꯆꯥꯗ꯭ꯔꯗꯤ ꯁꯤꯟꯕ ꯌꯥꯅꯤ ꯎꯝ ꯑꯧ ꯌꯥꯅꯤ ꯌꯥꯅꯤ ꯁꯤꯟꯕ ꯌꯥꯅꯤ ꯑꯗꯨ ꯑꯩꯈꯣꯏꯒꯤꯗꯤ ꯌꯥꯒꯅꯤ ꯏꯁꯄꯣꯠ ꯁꯨꯁꯨ ꯂꯩ ꯑꯉꯥꯡ ꯁꯥꯟꯅꯕ ꯈꯣꯠꯄ ꯀꯩꯅꯣ ꯂꯩꯔꯒꯗꯤ ꯎꯝ ꯏꯁꯄꯣꯔꯠ ꯁꯨꯁꯦ ꯂꯨꯄꯥ ꯀꯩꯅꯣ ꯆꯥꯇ꯭ꯔꯨꯛ ꯄꯤꯕꯁꯨ ꯂꯩ ꯂꯤꯁꯤꯡ ꯄꯤꯕꯁꯨ ꯂꯩ ꯄꯣꯠ ꯄꯣꯠꯀꯤ ꯃꯈꯥ ꯄꯣꯜꯂꯦ ꯂꯤꯁꯤꯡ ꯑꯅꯤ ꯄꯤꯕꯁꯨ ꯂꯩ ꯑꯇꯥꯡꯕꯁꯨ ꯂꯩꯀꯣ ꯍꯧꯖꯤꯛꯇꯤ ꯎꯝ ꯌꯥꯎꯋꯤ ꯌꯥꯎꯋꯤ ꯂꯣꯏ ꯁꯨꯅꯕ ꯌꯥꯎꯋꯤ ꯍꯧꯖꯤꯛꯇꯤ ꯅꯨꯄꯤꯒꯁꯦ ꯋꯥꯀꯤꯡ ꯌꯥꯝ ꯆꯠꯅꯔꯝꯅꯤꯅ ꯅꯨꯄꯤ ꯅꯨꯄꯥꯒꯤ ꯈꯣꯡꯎꯞꯀ ꯌꯥꯝ ꯇꯣꯡꯅꯔꯦ ꯎꯝ ꯍꯣꯏ ꯑꯗꯨꯅꯤ ꯑꯣ ꯅꯣꯡꯃꯥꯏꯖꯤꯡꯁꯦ ꯍꯥꯡꯗꯦ ꯅꯣꯡꯃꯥꯏꯖꯤꯡ ꯍꯥꯡ ꯇꯥꯔꯁꯨ ꯄꯨꯡ ꯕꯥꯔꯣꯕꯥꯎꯇꯪꯒ ꯍꯥꯡꯉꯦ ꯑꯗꯣ ꯒ꯭ꯌꯥꯟ ꯇꯥꯅ ꯅꯤꯡꯊꯧꯀꯥ ꯅꯨꯃꯤꯠꯀꯨꯝꯕ ꯂꯥꯛꯄꯤꯔꯣꯅꯦ ꯑꯣ ꯍꯣꯏ ꯍꯣꯏ ꯍꯣꯏ ꯑꯥ ꯑꯧ ꯑꯗꯨ ꯑꯗꯨꯝ ꯈꯣꯡꯎꯞꯅꯨꯡ ꯈꯔ ꯌꯥꯝꯅ ꯏꯆꯥ ꯃꯄꯥꯑꯣ ꯃꯃꯥꯑꯣ ꯃꯆꯥꯑꯣ ꯄꯨꯂꯞ ꯂꯧꯔꯒꯗꯤ ꯑꯩꯅ ꯇꯤꯕꯤꯒꯅꯤ ꯄꯤꯅꯤ ꯄꯤꯅꯤ ꯄꯤꯅꯤ ꯌꯥꯎꯋꯦ ꯌꯥꯎꯋꯦ ꯌꯥꯎꯋꯦ ꯌꯥꯎꯋꯦ ꯏꯁꯥ ꯂꯥꯛꯑꯒꯅꯦ ꯑꯄꯥꯝꯕ ꯈꯟꯕꯤꯌꯨ ꯌꯥꯎꯋꯤ ꯑꯋꯥꯡꯕꯁꯨ ꯌꯥꯎꯋꯤ ꯃꯁꯤ ꯃꯃꯟꯁꯦ ꯆꯅꯤꯄꯥꯟ ꯄꯤꯕꯁꯨ ꯂꯩ ꯂꯤꯁꯤꯡ ꯄꯤꯕꯁꯨ ꯂꯩ ꯂꯤꯁꯤꯡ ꯑꯃ ꯍꯦꯟꯕꯁꯨ ꯂꯩ ꯆꯧꯉꯥ ꯆꯥꯇ꯭ꯔꯨꯛꯇꯪ ꯄꯤꯕꯁꯨ ꯂꯩ ꯑꯗꯨꯗꯤ ꯄꯣꯠ ꯄꯣꯠꯇꯣ ꯄꯣꯠ ꯄꯣꯠꯀꯤ ꯃꯇꯨꯡ ꯏꯜꯂꯦ ꯎꯝ ꯄꯣꯠ ꯄꯣꯠꯀꯤ ꯃꯇꯨꯡ ꯏꯜꯂꯦ ꯄꯩꯁꯥꯗꯣ ꯈꯔ ꯌꯥꯝ ꯄꯨꯔꯒ ꯂꯥꯛꯑꯣ ꯂꯥꯛꯀꯗꯧꯕ ꯅꯨꯃꯤꯠꯇꯣ ꯑꯩ ꯈꯔ ꯌꯥꯝ ꯁꯤꯡꯉꯒ ꯊꯝꯖꯤꯜꯂꯒꯦ ꯂꯣꯏꯗꯅꯕ ꯎꯝ ꯀ꯭ꯋꯥꯂꯤꯇꯤ ꯑꯐꯕ ꯀ꯭ꯋꯥꯂꯤꯇꯤ ꯑꯐꯕ ꯑꯣꯏꯔꯒꯅ ꯃꯃꯟꯁꯤ ꯈꯔ ꯇꯥꯡꯉꯦꯀꯣ ꯍꯧꯖꯤꯛꯀꯥꯟ ꯄꯣꯠꯁꯤꯡꯁꯤꯕꯣꯕ ꯈꯔ ꯐꯖꯔꯒ ꯈꯔ ꯀ꯭ꯋꯥꯂꯤꯇꯤ ꯂꯩꯕ ꯑꯣꯏꯔꯗꯤ ꯍꯦꯛꯇ ꯇꯥꯡꯉꯤꯅꯦ ꯄꯣꯠꯁꯦ ꯌꯥꯗꯦꯅꯦ ꯃꯇꯝꯁꯤꯗꯁꯨꯅꯦ ꯄꯣꯠꯁꯦ ꯌꯥꯝ ꯇꯥꯡꯉꯤꯅꯦ ꯍꯧꯖꯤꯛꯀꯥꯟ ꯄꯣꯠꯁꯤꯡꯁꯦ ꯎꯝ ꯑꯗꯨꯅꯦ ꯃꯤ ꯀ꯭ꯋꯥ ꯃꯇꯞ ꯑꯃꯗ ꯅꯍꯥꯟꯋꯥꯏ ꯂꯨꯄꯥ ꯃꯉꯥ ꯄꯤꯔꯝꯕꯗꯨ ꯍꯧꯖꯤꯛ ꯀꯨꯟ ꯌꯣꯟꯅꯔꯛꯑꯦ ꯑꯗꯨꯗꯤ ꯎꯝ ꯑꯗꯨꯅꯤ ꯇꯧꯋꯤꯁꯦ

ꯕꯖꯥꯔꯗ ꯂꯥꯛꯄꯗꯤ ꯀꯥꯔꯗ ꯂꯥꯛꯑꯣ ꯈꯣꯡꯎꯞ ꯈꯔ ꯌꯥꯝ ꯂꯩꯅꯕ ꯑꯥ ꯑꯗꯨ ꯆꯟꯅꯕ ꯂꯩꯅꯕ ꯄꯩꯁꯥ ꯖꯤ ꯄꯦꯗ ꯀꯥꯞꯄꯒ ꯂꯧꯕ ꯌꯥꯅꯤ ꯑꯗꯨꯝ ꯄꯩꯁꯥꯗꯣ ꯈꯔ ꯄꯥꯏꯔ ꯂꯥꯛꯇ꯭ꯔꯁꯨ ꯌꯥꯅꯤ ꯑꯥ ꯖꯤ ꯄꯦꯗ ꯍꯥꯞꯆꯤꯜꯂꯛꯑꯣ ꯐꯣꯟꯗ ꯄꯩꯁꯥꯗꯣ ꯈꯔ ꯌꯥꯝ ꯍꯥꯞꯆꯤꯜꯂꯛꯑꯣ ꯑꯦꯀꯥꯎꯟꯗ ꯎꯝ ꯑꯗꯨꯗꯨꯒ ꯑꯗꯨꯝ ꯀꯥꯞꯄꯒꯤ ꯑꯗꯨꯒꯤ ꯈꯨꯗꯣꯡꯆꯥꯕꯁꯨ ꯂꯩ

ꯑꯉꯥꯡ ꯑꯉꯥꯡꯗꯤ ꯀꯌꯥꯅꯣ ꯑꯉꯥꯡ ꯀꯌꯥꯒꯤ ꯈꯣꯡꯎꯞ ꯂꯩꯗꯣꯏꯅꯣ ꯑꯣ ꯑꯣ ꯑꯥ ꯃꯥꯅꯦ ꯑꯉꯥꯡꯁꯤꯡꯗꯤ ꯑꯍꯟꯕ ꯑꯅꯧ ꯑꯅꯧꯕ ꯌꯥꯝ ꯄꯥꯝꯕꯅꯤꯅꯦ ꯎꯝ ꯑꯥ ꯍꯣꯏ ꯍꯣꯏ ꯂꯥꯛꯑꯣ ꯅꯣꯏ ꯄꯨꯂꯞ ꯍꯦꯛ ꯂꯥꯛꯃꯤꯟꯅꯔꯣ ꯅꯨꯄꯥꯒ ꯂꯣꯏꯅꯅ ꯀꯥꯔ ꯑꯃ ꯄꯨꯔꯒ ꯑꯗꯨ ꯃꯊꯪꯗꯁꯨ ꯍꯟꯗꯛ ꯌꯥꯝ ꯂꯩꯔꯣ ꯃꯊꯪꯗꯁꯨ ꯑꯃꯨꯛ ꯑꯩꯒꯤ ꯗꯨꯀꯥꯟꯗꯒꯤ ꯑꯩꯈꯣꯏꯒꯤ ꯁꯤ ꯅꯝꯔꯁꯤ ꯑꯗꯨꯝ ꯇꯧꯕꯤꯔꯛꯑꯣꯕꯀꯣ ꯎꯝ ꯑꯥ ꯑꯗꯨꯅꯦ ꯄꯨꯔꯒ ꯂꯥꯛꯑꯣ ꯍꯣꯏ ꯍꯣꯏ ꯍꯣꯏ ꯍꯣꯏ ꯌꯥꯝ ꯄꯨꯔꯛꯏꯒꯩ ꯑꯣꯐꯔ ꯄꯤꯔꯦ ꯑꯥ ꯑꯥ ꯑꯥ ꯃꯊꯪ ꯍꯣꯏ ꯍꯣꯏ ꯍꯣꯏ ꯑꯥ ꯊꯝꯖꯔꯦ ꯊꯝꯃꯒꯦ